ꯍꯧꯖꯤꯛꯀꯤ ꯃꯇꯝꯗ ꯑꯩꯈꯣꯏ ꯕꯥꯏꯛꯀꯤꯡ ꯇꯧꯕ ꯍꯥꯏꯕꯁꯤ ꯃꯌꯥꯝꯅ ꯌꯥꯝꯅ ꯏꯟꯇꯔꯦꯁ ꯂꯧꯅꯔꯛꯂꯤꯕ ꯌꯥꯝꯅ ꯇꯣꯏꯅ ꯇꯧꯅꯔꯛꯂꯤꯕ ꯄꯣꯠ ꯑꯃ ꯑꯣꯏꯔꯤꯕ ꯊꯕꯛ ꯑꯃ ꯑꯣꯏꯔꯤ ꯑꯗꯣ ꯑꯩꯒꯤꯁꯨ ꯃꯁꯤ ꯇꯧꯔꯛꯄꯁꯤꯗ ꯏꯟꯇꯔꯦꯁ ꯌꯥꯝꯅ ꯂꯩ ꯌꯥꯝꯅ ꯇꯣꯏꯅꯁꯨ ꯆꯠꯄ ꯃꯤꯅꯤ ꯑꯩꯁꯦ ꯑꯗꯣ ꯑꯩꯅ ꯍꯧꯖꯤꯛꯀꯤ ꯑꯣꯏꯅ ꯑꯩꯅ ꯇꯥꯖꯕꯗ ꯌꯥꯝꯅ ꯃꯌꯥꯝꯅ ꯌꯥꯝꯅ ꯕꯤꯒꯦꯁ ꯇ꯭ꯔꯦꯟ ꯑꯣꯏꯅ ꯂꯩꯔꯤꯕ ꯃꯌꯥꯝꯅ ꯇꯣꯏꯅ ꯆꯠꯅꯔꯤꯕ ꯔꯨꯠ ꯑꯁꯤ ꯀꯔꯤꯅꯣ ꯍꯥꯏꯕ ꯃꯇꯝꯗ ꯑꯩꯈꯣꯏꯅ ꯇꯥꯖꯕꯗ ꯏꯝꯐꯥꯜ ꯇꯨ ꯆꯦꯅꯥꯏ ꯏꯝꯐꯥꯜ ꯇꯨ ꯗꯥꯔꯖꯤꯂꯤꯡ ꯏꯝꯐꯥꯜ ꯇꯨ ꯁꯤꯂꯣꯡꯁꯦ ꯏꯝꯐꯥꯜ ꯇꯨ ꯂꯥꯗꯥꯛ ꯅꯤ ꯍꯥꯏꯅ ꯑꯩꯅ ꯇꯥꯖꯩ ꯌꯥꯝ ꯇꯣꯏꯅ ꯆꯠꯅꯔꯤꯁꯦ ꯑꯗꯨꯅ ꯑꯩꯒꯤꯁꯨ ꯃꯁꯤꯒꯤ ꯃꯅꯨꯡꯗ ꯑꯩꯅ ꯈ꯭ꯋꯥꯏꯗꯒꯤ ꯍꯥꯏꯗꯤ ꯑꯉꯥꯡ ꯑꯣꯏꯔꯤꯉꯩꯗꯒꯤ ꯍꯧꯅ ꯗꯦꯁꯇꯤꯅꯦꯁꯟ ꯍꯥꯏꯗꯤ ꯑꯩꯒꯤ ꯗ꯭ꯔꯤꯝ ꯇꯧꯖꯔꯛꯄ ꯁꯤꯇꯤꯁꯦ ꯑꯩꯈꯣꯏ ꯄꯥꯠ ꯋꯦꯁꯦ ꯂꯝꯁꯦ ꯀꯔꯝꯕꯅꯣ ꯍꯥꯏꯕ ꯃꯇꯝꯗ ꯑꯩꯈꯣꯏ ꯗꯥꯔꯖꯤꯂꯤꯡꯁꯤꯅꯤ ꯗꯥꯔꯖꯤꯂꯤꯡꯁꯤ ꯑꯃꯨꯛꯇꯤ ꯆꯠꯂꯨꯔꯦ ꯑꯗꯨꯅ ꯃꯔꯨꯞ ꯃꯄꯥꯡ ꯀꯌꯥ ꯑꯃꯁꯨ ꯊꯦꯡꯅꯔꯦ ꯑꯩꯈꯣꯏ ꯍꯥꯟꯅ ꯌꯨꯅꯤꯕꯔꯁꯤꯇꯤ ꯀꯣꯂꯦꯖ ꯀꯥꯔꯤꯉꯩꯗ ꯎꯅꯈꯤꯕ ꯃꯤꯑꯣꯏ ꯀꯌꯥ ꯑꯃꯁꯨ ꯂꯩꯔꯝꯃꯦ ꯃꯈꯣꯏꯒꯁꯨ ꯎꯅꯔꯛꯑꯦ ꯑꯃꯨꯛ ꯑꯗꯨꯅ ꯍꯟꯗꯛ ꯑꯃꯨꯛ ꯇꯪꯒꯁꯨ ꯆꯠꯀꯦ ꯍꯥꯏꯅ ꯈꯜꯂꯦ ꯍꯟꯗꯛꯃꯨꯛꯇꯤ ꯒꯔꯜ ꯐ꯭ꯔꯦꯟ ꯄꯨꯔꯒ ꯆꯠꯀꯦ ꯍꯥꯏꯅꯁꯨ ꯈꯜꯂꯦ ꯑꯗꯣ ꯍꯟꯗꯛꯀꯤ ꯑꯩꯒꯤ ꯕꯤꯖꯤꯠꯁꯤꯗꯗꯤ ꯒꯔꯜ ꯐ꯭ꯔꯦꯟ ꯄꯨꯔꯒ ꯁꯣꯏꯗꯅ ꯆꯠꯂꯅꯤ ꯑꯗꯨꯗꯨꯒ ꯃꯌꯥꯝꯗꯨꯗ ꯑꯩꯈꯣꯏ ꯏꯟꯇ꯭ꯔꯣꯗ꯭ꯌꯨꯁ ꯇꯧꯔꯨꯒꯦ ꯍꯥꯏꯅꯁꯨ ꯈꯜꯂꯤ ꯑꯗꯨꯅ ꯕꯥꯏꯛꯀꯤꯡ ꯇꯧꯕꯁꯤ ꯌꯥꯝꯅ ꯅꯨꯡꯉꯥꯏ ꯍꯧꯖꯤꯛꯀꯤ ꯃꯇꯝꯗ ꯏꯃꯥꯟꯅꯕ ꯃꯌꯥꯝꯁꯤꯡ ꯄꯨꯜꯂꯒ ꯒꯔꯜ ꯐ꯭ꯔꯦꯟ ꯄꯨꯔꯒ ꯀꯣꯏꯕ ꯆꯠꯄ ꯑꯩꯈꯣꯏ ꯄꯨꯟꯁꯤꯅ ꯇꯥꯗ꯭ꯔꯤꯕ ꯎꯗ꯭ꯔꯤꯕ ꯆꯠꯂꯨꯗ꯭ꯔꯤꯕ ꯃꯐꯝ ꯀꯌꯥ ꯕꯤꯖꯤꯠ ꯇꯧꯕ ꯁꯤꯅ ꯑꯃꯨꯛꯀꯁꯨ ꯍꯦꯟꯅ ꯅꯨꯡꯉꯥꯏꯕ ꯄꯣꯛꯍꯜꯂꯤ ꯑꯗꯨꯅ ꯍꯧꯖꯤꯛ ꯌꯨꯝꯗ ꯂꯩꯕ ꯃꯇꯝꯗ ꯑꯩꯈꯣꯏ ꯆꯔꯥꯡꯅꯕ ꯕꯥꯏꯛꯀꯤꯡ ꯇꯧꯕ ꯍꯧꯔꯨꯔꯕꯅꯤꯅ ꯕꯥꯏꯛꯀꯤꯡ ꯇꯧꯅꯤꯡꯕꯒꯤ ꯑꯄꯥꯝꯕ ꯑꯗꯨꯝ ꯄꯣꯛꯇꯕꯗꯤ ꯅꯠꯇꯦ ꯃꯔꯝ ꯑꯗꯨꯅ ꯕꯥꯏꯛꯀꯤꯡ ꯇꯧꯕ ꯍꯥꯏꯕꯁꯤꯗꯕꯨ ꯇꯧꯅꯤꯡꯑꯦ ꯍꯥꯏꯗꯅ ꯍꯥꯏꯗꯤ ꯁꯦꯜ ꯊꯨꯝꯒꯤ ꯄꯩꯁꯥ ꯄ꯭ꯔꯣꯕ꯭ꯂꯦꯝ ꯃꯌꯥꯝ ꯑꯃ ꯂꯩꯕꯅ ꯃꯔꯝ ꯑꯣꯏꯔꯒ ꯇꯣꯏꯅ ꯇꯧꯕꯗꯤ ꯉꯝꯗꯦ ꯑꯗꯨꯒ ꯏꯟꯇꯔꯦꯁꯇꯤ ꯌꯥꯝꯅ ꯂꯩ ꯑꯗꯨꯅ ꯃꯇꯨꯡ ꯇꯥꯔꯛꯄꯗꯁꯨ ꯌꯥꯝꯅ ꯇꯧꯒꯦ ꯍꯥꯏꯅ ꯈꯜꯂꯤ ꯑꯗꯨꯅ ꯕꯥꯏꯛꯀꯤꯡ ꯇꯧꯕꯒꯤ ꯅꯨꯡꯉꯥꯏꯕꯁꯤ ꯍꯥꯏꯖꯩ ꯍꯥꯏꯕ ꯇꯥꯔꯒꯗꯤ ꯑꯩꯈꯣꯏꯒꯤ ꯏꯃꯥꯟꯅꯕ ꯃꯌꯥꯝ ꯄꯨꯜꯂꯒ ꯆꯠꯄ ꯆꯠꯇ꯭ꯔꯤꯕ ꯑꯃꯨꯛꯇ ꯆꯠꯇ꯭ꯔꯤꯕ ꯃꯐꯝ ꯀꯌꯥ ꯆꯠꯄ ꯃꯐꯝ ꯑꯃꯨꯛꯇ ꯇꯤꯟꯅꯗ꯭ꯔꯤꯕ ꯊꯦꯡꯅꯗ꯭ꯔꯤꯕ ꯂꯝꯁꯤꯡꯗ ꯆꯠꯂꯒ ꯃꯈꯣꯏꯒꯤ ꯂꯩꯕꯒꯤ ꯁꯥꯑꯣꯡ ꯁꯥꯗ ꯑꯩꯈꯣꯏꯒꯤ ꯀꯜꯆꯔ ꯇ꯭ꯔꯦꯗꯤꯁꯟꯁꯤꯡ ꯌꯦꯡꯕ ꯁꯤꯒꯨꯝꯕꯒꯤꯁꯤꯅ ꯑꯃꯨꯛ ꯍꯦꯟꯅ ꯅꯨꯉꯥꯏꯕ ꯑꯣꯏꯍꯜꯂꯤ ꯃꯔꯝ ꯑꯗꯨꯅ ꯕꯥꯏꯛꯀꯤꯡ ꯇꯧꯕ ꯕꯤꯗ꯭ꯔꯤꯕ ꯏꯆꯤꯜ ꯏꯅꯥꯎꯁꯤꯡꯅ ꯇꯧꯕꯤꯅꯤꯡꯕ ꯂꯩꯔꯒꯗꯤ ꯑꯩꯈꯣꯏꯒꯤ ꯂꯩꯀꯥꯏꯁꯤꯗ ꯂꯩꯔꯤꯕ ꯕꯥꯏꯛꯀꯤꯡ ꯇꯧꯅꯤꯡꯕ ꯄꯣꯛꯄ ꯂꯩꯔꯒꯗꯤ ꯑꯩꯈꯣꯏꯗꯁꯨ ꯈꯔ ꯍꯥꯏꯕꯤꯌꯨ ꯆꯠꯄ ꯃꯇꯝꯗ ꯄꯨꯟꯅ ꯆꯠꯃꯤꯟꯅꯁꯤ ꯍꯥꯏꯕꯁꯤ ꯑꯃ ꯍꯥꯏꯖꯔꯤ ꯑꯗꯨꯅ ꯁꯤ ꯍꯥꯏꯔꯒ ꯂꯣꯏꯁꯤꯟꯖꯔꯦ